ꯍꯜꯂꯣ ꯑꯧ ꯏꯇꯥꯎꯕꯤ ꯆꯥꯛ ꯊꯣꯡꯑꯕꯣ ꯑꯗꯨ ꯆꯤꯟꯗꯦꯀꯣ ꯉꯥꯡꯅꯕ ꯑꯗꯨꯝ ꯌꯥꯅꯤꯅ ꯑꯥ ꯍꯟꯗꯛꯇꯤ ꯑꯩꯈꯣꯏꯒꯤ ꯀꯩꯅꯣ ꯕꯤꯜꯗꯤꯡ ꯄ꯭ꯔꯣꯖꯦꯛꯇꯣ ꯑꯩꯈꯣꯏ ꯌꯨꯝ ꯑꯅꯧꯕ ꯁꯥꯕꯒꯤꯗꯣ ꯑꯗꯨꯗꯣ ꯑꯗꯨꯒꯤ ꯃꯇꯥꯡꯗꯣ ꯈꯔ ꯉꯥꯡꯅꯁꯦ ꯇꯧꯕꯅꯦ ꯍꯣꯏ ꯑꯗꯨꯗꯣ ꯀꯃꯥꯏꯅ ꯇꯧꯁꯤꯔꯥ ꯀꯔꯝ ꯀꯥꯟꯗ ꯑꯩꯈꯣꯏ ꯍꯧꯔꯁꯤꯔꯥ ꯍꯥꯏꯅ ꯍꯪꯒꯦ ꯇꯧꯕꯅꯦ ꯄꯩꯁꯥꯕꯨꯗꯤ ꯁꯨꯔꯦꯅ ꯎꯝ ꯎꯝ ꯑꯗꯨꯗꯤ ꯀꯝꯐꯥꯝ ꯂꯣꯏꯅ ꯇꯧꯈ꯭ꯔꯦ ꯗꯤꯃꯥꯄꯨꯔꯗꯒꯤ ꯂꯣꯏꯅ ꯂꯧꯔꯁꯦ ꯑꯩꯒꯤ ꯏꯃꯥꯟꯅꯕꯤ ꯑꯃ ꯂꯩꯌꯦ

ꯍꯣꯏ ꯍꯣꯏ ꯑꯗꯨꯗꯤ ꯑꯥ ꯑꯩꯈꯣꯏ ꯈꯨꯟꯗ ꯂꯩꯕꯁꯤꯡꯗꯨ ꯑꯗꯨ ꯑꯗꯨꯝ ꯇꯧꯈ꯭ꯔꯁꯦ ꯑꯍꯥꯟꯕ ꯍꯧꯕꯗꯤ ꯃꯣꯏꯗꯤ ꯐꯥꯎꯟꯗꯦꯁꯟ ꯆꯦꯠꯂꯦꯅ ꯃꯣꯏꯅ ꯇꯧꯕ ꯈꯨꯠꯇꯣ ꯃꯌꯥꯡꯁꯤꯡ ꯍꯥꯏꯕ ꯁꯔꯨꯛꯇꯤ ꯍꯣꯏ ꯑꯗꯨ ꯃꯌꯥꯡꯁꯤꯡꯗꯣ ꯃꯣꯏꯁꯨ ꯍꯥꯜꯞ ꯇꯧꯕ ꯑꯗꯨꯝ ꯈꯔꯗꯤ ꯍꯥꯏꯈ꯭ꯔꯁꯦꯕꯀꯣ ꯑꯗꯨꯕꯨ ꯐꯥꯎꯟꯁꯦꯁꯟꯗꯨꯗꯤ ꯑꯩꯈꯣꯏ ꯈꯨꯟꯒꯤ ꯀꯩꯅꯣꯁꯤꯡꯗꯣ ꯃꯤꯁꯇ꯭ꯔꯤꯁꯤꯡꯗꯣ ꯃꯣꯏꯗꯣ ꯍꯥꯏꯈ꯭ꯔꯁꯤ

ꯑꯦ ꯅꯣꯡꯃ ꯈꯨꯂꯪ ꯑꯣꯏꯔꯣꯏꯗ ꯅꯣꯡꯃ ꯈꯨꯂꯪ ꯑꯣꯏꯔꯗꯤ ꯑꯩꯈꯣꯏ ꯃꯥꯡꯒꯅꯤ

ꯈꯨꯂꯪꯗꯤ ꯍꯣꯏ ꯅꯨꯡꯉꯥꯏꯔꯣꯏ ꯃꯣꯏ ꯀꯩꯅꯣ ꯃꯌꯥꯡꯁꯤꯡꯗꯨꯗꯤꯀꯣ ꯍꯣꯏ ꯅꯣꯡꯃꯒꯤ ꯄꯤꯔꯁꯨ ꯌꯥꯏꯌꯦ ꯑꯗꯨ ꯈꯨꯟꯒꯤ ꯃꯤꯁꯤꯡꯗꯨꯗꯤ ꯅꯣꯡꯃ ꯈꯨꯂꯪ ꯇꯧꯔꯣꯏꯁꯦ ꯃꯣꯏ ꯂꯣꯏꯗ꯭ꯔꯤ ꯐꯥꯎꯕꯀꯣ ꯎꯝ ꯍꯣꯏ ꯍꯣꯏ ꯊꯤꯀꯥ ꯑꯣꯏꯅ ꯄꯤꯁꯦ ꯑꯩꯈꯣꯏꯒꯤ ꯃꯈꯥꯗ ꯃꯌꯥꯡꯁꯤꯡꯗꯣ ꯇꯧꯍꯟꯁꯦ ꯍꯣꯏ ꯑꯗꯨꯃꯥꯏꯅ ꯇꯧꯁꯦ ꯑꯗꯨ ꯅꯪꯉꯣꯟꯗ ꯂꯩꯕ ꯄꯩꯁꯥꯁꯤꯡꯗꯣ ꯅꯪꯉꯣꯟꯗ ꯂꯩꯕ ꯄꯩꯁꯥꯁꯤꯡꯗꯣ ꯇꯥꯕ꯭ꯔꯥ ꯄꯩꯁꯥꯁꯤꯡꯗꯣ ꯕꯦꯡꯛꯇ ꯆꯠꯂꯒ ꯈꯔ ꯂꯧꯊꯣꯛꯈ꯭ꯔꯣ ꯍꯥꯏꯕꯗꯤ ꯍꯧꯔꯛꯂꯗꯧꯕꯅꯤꯅ ꯊꯕꯛꯁꯤꯡꯗꯨ ꯑꯩꯉꯣꯟꯗꯁꯨ ꯂꯧꯊꯣꯛꯂꯒꯦ ꯅꯪꯉꯣꯟꯗꯒꯤꯁꯨ ꯂꯧꯊꯣꯛꯑꯝꯈ꯭ꯔꯣꯀꯣ

ꯑꯗꯨꯒꯤꯗꯤ ꯆꯥꯝꯃꯥ ꯃꯔꯛꯇ ꯑꯩꯅ ꯈꯟꯗꯣꯛꯈ꯭ꯔꯕꯅꯦ ꯃꯣꯏꯗꯣ ꯕꯦꯁꯅꯦ ꯍꯥꯏꯅ

ꯑꯣꯀꯦ ꯑꯣꯀꯦ ꯏꯇꯥꯎꯕꯤ ꯑꯗꯨꯗꯤ ꯑꯩ ꯊꯝꯃꯒꯦ ꯑꯩꯒꯤ ꯐꯣꯟ ꯑꯃ ꯂꯥꯛꯑꯦꯀꯣ ꯃꯇꯨꯡꯗ ꯑꯃꯨꯛ ꯎꯝ ꯍꯣꯏ ꯍꯣꯏ